ꯍꯂꯣ ꯑꯣ ꯁꯤ ꯏꯃꯥ ꯃꯦꯃ ꯅꯠꯇ꯭ꯔꯣ ꯑꯣ ꯑꯩꯁꯤ ꯏꯃꯥ ꯍꯣꯏꯒꯤ ꯂꯩꯀꯥꯏꯗ ꯂꯥꯛꯄꯅꯦ ꯑꯗꯨ ꯈꯣꯡꯖꯣꯝ ꯄꯔꯕꯒꯤ ꯃꯇꯥꯡꯗ ꯈꯪꯅꯤꯡꯗꯅ ꯇꯧꯕꯅꯤ ꯏꯃꯥꯅ ꯈꯤꯇ ꯍꯥꯏꯕꯤꯔꯛꯑꯣ ꯈꯣꯡꯖꯣꯝ ꯄꯔꯕꯒꯤ ꯃꯇꯥꯡꯗ ꯑꯗꯨꯅ ꯂꯣꯏꯔꯕ꯭ꯔꯣ ꯑꯇꯩ ꯑꯇꯩ ꯀꯔꯤ ꯀꯔꯥ ꯎꯝ ꯑꯣ ꯑꯗꯨ ꯈꯪꯅꯤꯡꯗꯅ ꯇꯧꯕꯅꯤ ꯑꯩꯅ ꯎꯝ ꯑꯣ ꯑꯗꯨꯗꯤ ꯊꯝꯖꯔꯒꯦ